ꯍꯜꯂꯣ ꯇꯥꯃꯣꯅ ꯉꯁꯥꯏ ꯒꯥꯔꯤ ꯆꯥꯝꯃꯛꯏꯗꯨꯕꯨ ꯏꯌꯥ ꯌꯥꯔꯝꯗ꯭ꯔꯦꯅꯦ ꯇꯧꯔꯤꯁꯤꯕꯣ ꯑꯁ ꯃꯈꯥꯗ ꯂꯩꯕ ꯑꯃꯣꯠ ꯑꯀꯥꯏꯗꯨꯁꯨ ꯐꯖꯅ ꯑꯝꯇ ꯑꯩꯅ ꯅꯣꯏ ꯃꯦꯆꯤꯟꯗꯨ ꯊꯥꯖꯤꯜꯂ ꯀꯥꯝꯊꯣꯔꯛꯎ ꯈꯣꯇꯣꯔꯛꯎ ꯍꯥꯏꯕꯁꯨ ꯑꯝꯇ ꯇꯧꯔꯛꯑꯝꯗ꯭ꯔꯦꯅꯦ ꯌꯥꯝ ꯐꯤꯕꯝ ꯌꯥꯝ ꯇꯥꯔꯝꯗ꯭ꯔꯦ ꯂꯧꯔꯤꯕ ꯑꯦꯃꯥꯎꯟꯒ ꯏꯆꯥ ꯆꯥꯟꯅꯗ꯭ꯔꯦꯅꯦ ꯍꯣꯏ ꯑꯗꯨꯕꯨꯗꯤ ꯆꯨꯝꯕ ꯃꯊꯪꯁꯨ ꯑꯗꯨꯝ ꯅꯣꯏꯗꯇ ꯇꯧꯔꯤꯅꯤ ꯇꯧꯒꯅꯤ ꯑꯗꯨꯗ ꯒꯥꯔꯤꯒꯤ ꯃꯆꯥꯛ ꯃꯊꯨꯝ ꯈꯔ ꯑꯃꯁꯨ ꯋꯥꯠꯂꯝꯃꯦ ꯑꯉꯥꯡꯁꯤꯡꯗꯨꯅ ꯀꯥꯎꯗꯅ ꯍꯥꯞꯆꯤꯜꯂꯛꯇ꯭ꯔꯕ ꯑꯗꯨꯁꯨ ꯇꯧꯔꯛꯇ꯭ꯔꯤꯃꯤꯅꯦ ꯑꯃꯣꯠꯄ ꯀꯌꯥꯥꯝ ꯌꯥꯎꯔꯝꯃꯤ ꯑꯗꯒꯤ ꯔꯪ ꯈꯦꯠꯈꯤꯕꯁꯨ ꯈꯔ ꯌꯥꯎꯏ ꯇꯛꯄꯗ ꯃꯣꯏꯅ ꯁꯣꯏꯕ꯭ꯔ ꯀꯔꯤꯅꯣ ꯁꯥꯎꯕꯕꯨꯗꯤ ꯅꯠꯇꯦ ꯁꯣꯝꯗ ꯍꯌꯦꯡꯁꯦ ꯑꯩ ꯊꯕꯛ ꯆꯠꯈ꯭ꯔꯅꯤ

ꯍꯧꯖꯤꯛ ꯅꯣꯏ ꯀꯥꯔ ꯋꯥꯁꯇ ꯍꯌꯦꯡ ꯍꯜꯂ ꯑꯃꯨꯛ ꯂꯥꯛꯄꯁꯨ ꯑꯩꯉꯣꯟꯗꯁꯨ ꯊꯕꯛꯇꯣ ꯈꯔ ꯈꯨꯌꯧꯅꯩ ꯑꯗꯨꯒꯤ ꯍꯥꯏꯔꯛꯄꯅꯤꯗ

ꯑꯣ ꯄꯥꯔꯐꯤꯌꯨꯝ

ꯑꯣ ꯍꯌꯦꯡ ꯑꯩ ꯊꯕꯛ ꯆꯠꯇ꯭ꯔꯤꯉꯩꯗ ꯈꯤꯇꯪ ꯉꯟꯅ ꯊꯣꯛꯂꯛꯀꯦ ꯍꯌꯦꯡ ꯄꯨꯡ ꯇꯔꯨꯛ ꯑꯌꯨꯛꯀꯤ ꯃꯣꯔꯅꯤꯡ ꯇꯔꯨꯛꯁꯤꯗ ꯍꯥꯏꯐꯦꯠꯇꯪ ꯀꯥꯔ ꯋꯥꯁ ꯔꯣꯝꯗ ꯍꯥꯏꯗꯣꯔꯛꯄꯗ ꯐꯔꯛ ꯇꯥꯒꯗ꯭ꯔꯣ ꯑꯣ ꯑꯣ ꯅꯣꯏ ꯃꯃꯥꯡꯗ ꯇꯧꯕꯗ ꯐꯖꯅ ꯇꯧꯔꯛꯄ ꯍꯟꯗꯛꯁꯤ ꯀꯔꯤ ꯅꯨꯡꯉꯥꯏꯇꯕ ꯌꯥꯎꯔꯃꯣ ꯐꯖꯅ ꯇꯌꯥꯔꯒꯤ ꯀꯥꯔꯛꯇ ꯀꯩꯗꯧꯕ ꯂꯩꯈꯣꯝ ꯈꯔ ꯂꯧꯊꯣꯛꯀꯗꯕꯁꯨ ꯐꯖꯅ ꯂꯧꯊꯣꯛꯍꯧꯗ꯭ꯔꯦꯕ ꯒꯥꯔꯤꯒꯤ ꯂꯤꯕꯔꯒꯤ ꯑꯗꯨ ꯑꯝꯇ ꯂꯧꯊꯣꯛꯍꯟꯗ꯭ꯔꯗꯤ ꯍꯞꯇꯥ ꯑꯃ ꯋꯥꯟ ꯋꯤꯛ ꯑꯃ ꯂꯩꯔꯒ ꯀꯥꯟꯗ ꯑꯩ ꯑꯃꯨꯛ ꯂꯥꯛꯀꯅꯤ ꯑꯗꯨ ꯈꯤꯇꯪ ꯐꯖꯅ ꯌꯦꯡꯁꯤꯜꯂꯨ ꯍꯌꯦꯡꯒꯤꯕꯨꯗꯤ ꯄꯣꯠ ꯆꯩ ꯂꯩꯍꯧꯔꯤꯁꯤꯡꯗꯨ ꯒꯥꯔꯤꯒꯤ ꯁꯤꯠ ꯅꯨꯡ ꯀꯣꯕꯔ ꯀꯔꯤ ꯀꯔꯤ ꯑꯝꯇ ꯌꯥꯎꯔꯝꯗ꯭ꯔꯦꯅꯦ ꯇꯧꯔꯤꯁꯦ ꯑꯣ ꯅꯣꯏ ꯑꯉꯥꯡꯗꯣ ꯉꯁꯥꯏ ꯄꯩꯁꯥ ꯈꯤꯇ ꯌꯦꯡꯉꯨ ꯈꯣꯠꯂꯣꯁꯨ ꯌꯥꯗꯦꯅꯦ ꯅꯣꯏ ꯔꯦꯠꯁꯤꯗꯤ ꯇꯥꯗꯕꯤꯅꯤ ꯈꯣꯠꯇꯕꯤꯅꯤ ꯍꯥꯏꯅꯦ ꯑꯣ ꯎꯝ ꯐꯥꯎꯔꯛꯑꯣ ꯈꯤꯇꯪ ꯉꯟꯅ ꯑꯝꯇ ꯐꯥꯎꯕꯤꯔꯛꯑꯣ ꯑꯩꯁꯦ ꯍꯌꯦꯡ ꯊꯕꯛ ꯈꯔ ꯆꯠꯀꯗꯕ ꯂꯩꯕꯁꯤꯅ ꯈꯤꯇꯪ ꯉꯟꯅ ꯄꯥꯎꯗꯨ ꯑꯝꯇꯪ ꯐꯥꯎꯕꯤꯔꯛꯎꯅꯦ ꯑꯣ ꯐꯔꯦ ꯐꯔꯦ ꯌꯥꯝ ꯅꯨꯡꯉꯥꯏꯖꯔꯦ ꯋꯥꯔꯧꯅꯔꯣꯏꯁꯤꯀꯣ